ꯑꯩꯈꯣꯏꯒꯤ ꯈꯨꯡꯒꯪꯗꯗꯤ ꯂꯥꯏꯕ꯭ꯔꯤꯁꯤ ꯂꯩꯇꯦ ꯑꯗꯨꯕꯨ ꯑꯩꯈꯣꯏꯒꯤ ꯀꯣꯂꯦꯁꯇꯗꯤ ꯂꯩ ꯀꯣꯂꯦꯁꯇ ꯂꯩꯔ ꯂꯩꯔꯀꯥꯟ ꯂꯩꯕꯅꯤꯅ ꯑꯩꯅ ꯆꯪꯅꯤꯡꯕ ꯃꯇꯝꯗ ꯆꯪꯂꯒ ꯑꯃꯗꯤ ꯀꯣꯂꯦꯁ ꯇꯥꯏꯃꯤꯡ ꯂꯣꯏꯔꯕ ꯃꯇꯝꯗ ꯆꯪꯂꯒ ꯑꯗꯨꯝ ꯄꯥꯅꯤꯡꯕ ꯂꯥꯏꯔꯤꯛ ꯄꯥꯏꯌꯦ ꯁꯤꯃ ꯄꯥꯒꯦ ꯍꯥꯏꯅꯗꯤ ꯈꯟꯗꯦ ꯑꯩꯅ ꯈꯪꯗꯕ ꯂꯩꯔꯛꯄ ꯃꯇꯝꯗ ꯑꯗꯨꯒꯤ ꯃꯇꯥꯡꯗ ꯑꯗꯨꯝ ꯂꯧꯔꯒ ꯂꯥꯏꯔꯤꯛꯇꯣ ꯄꯥꯏꯌꯦ ꯁꯤꯃ ꯆꯞ ꯆꯥꯕꯤ ꯑꯃ ꯄꯥꯅꯤ ꯍꯥꯏꯕꯗꯤ ꯂꯩꯇꯦ ꯑꯩꯅ ꯄꯥꯅꯤꯡꯕ ꯈꯜꯂ ꯈꯜꯂꯒ ꯁꯨꯝ ꯄꯥꯔꯦ ꯃꯁꯤꯅꯤ